ꯑꯍꯥꯟꯕꯗ ꯐꯣꯔ ꯊꯥꯎꯖꯟ ꯅꯥꯏꯟ ꯍꯟꯗ꯭ꯔꯦꯗ ꯐꯤꯐꯇꯤ ꯐꯣꯔ ꯑꯅꯤꯁꯨꯕꯗ ꯁꯤꯛꯁ ꯊꯥꯎꯖꯟ ꯑꯦꯠ ꯍꯟꯗ꯭ꯔꯦꯗ ꯐꯤꯐꯇꯤ ꯅꯥꯏꯟ ꯑꯍꯨꯝ ꯁꯨꯕꯗ ꯁꯤꯛꯁ ꯊꯥꯎꯖꯟ ꯁꯕꯦꯟ ꯍꯟꯗ꯭ꯔꯦꯗ ꯐꯣꯔꯇꯤ ꯐꯥꯏꯚ ꯃꯔꯤ ꯁꯨꯕꯗ ꯊ꯭ꯔꯤ ꯊꯥꯎꯖꯟ ꯅꯥꯏꯟ ꯍꯟꯗ꯭ꯔꯦꯗ ꯇ꯭ꯌꯦꯟꯇꯤ ꯇꯨ ꯃꯉꯥ ꯁꯨꯕꯗ ꯋꯥꯟ ꯊꯥꯎꯖꯟ ꯅꯥꯏꯟ ꯍꯟꯗ꯭ꯔꯦꯗ ꯑꯦꯠꯇꯤ ꯋꯥꯟ